ꯁ꯭ꯀꯨꯟ ꯇꯝꯂꯕ ꯃꯇꯨꯡꯗ ꯃꯍꯩꯔꯣꯏ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯇꯝꯃꯤ ꯍꯥꯏꯅ ꯑꯩꯍꯥꯛꯅ ꯂꯧꯋꯤ ꯃꯗꯨꯗꯤ ꯃꯍꯩ ꯃꯇꯝꯁꯤꯗ ꯂꯥꯏꯔꯤꯛ ꯂꯥꯏꯁꯨ ꯑꯍꯩꯕ ꯑꯃꯁꯨꯡ ꯂꯥꯏꯔꯤꯛ ꯂꯥꯏꯁꯨ ꯍꯩꯕ ꯑꯃꯁꯨꯡ ꯃꯍꯩ ꯃꯁꯤꯡ ꯇꯝꯕ ꯌꯥꯎꯗꯅ ꯊꯕꯛ ꯑꯝꯇ ꯇꯧꯕ ꯌꯥꯗꯦ ꯃꯗꯨꯗꯤ ꯄꯨꯟꯁꯤꯗ ꯃꯥꯏ ꯄꯥꯛꯀꯦ ꯍꯥꯏꯔꯕꯗꯤ ꯃꯍꯩ ꯃꯁꯤꯡ ꯇꯝꯕ ꯍꯥꯏꯕꯁꯤ ꯌꯥꯎꯗꯕ ꯌꯥꯗꯦ ꯃꯍꯩ ꯃꯁꯤꯡ ꯇꯝꯂꯤꯕ ꯁꯥꯇ꯭ꯔꯁꯤꯡ ꯑꯁꯤꯅ ꯑꯩꯈꯣꯏꯅ ꯃꯍꯩ ꯃꯁꯤꯡ ꯇꯝꯂꯤꯉꯩ ꯃꯇꯝꯗ ꯏꯖꯨꯀꯦꯁꯟ ꯍꯥꯏꯕꯁꯤ ꯃꯍꯩ ꯃꯁꯤꯡ ꯍꯥꯏꯕꯗꯨ ꯀꯔꯤꯅꯣ ꯃꯃꯨꯠ ꯇꯥꯅ ꯈꯪꯉꯕ ꯑꯃꯗꯤ ꯃꯍꯩ ꯃꯁꯤꯡ ꯑꯁꯤꯅ ꯀꯩ ꯀꯩ ꯀꯥꯟꯅꯕ ꯄꯤꯒꯦ ꯍꯥꯏꯕꯗꯨ ꯃꯃꯨꯠ ꯇꯥꯅ ꯈꯪꯂꯕ ꯈꯪꯂꯕꯗꯤ ꯃꯗꯨ ꯑꯋꯥꯡꯕ ꯊꯥꯛꯇ ꯇꯝꯃꯤ ꯍꯥꯏꯕꯗꯨ ꯍꯥꯏꯕ ꯌꯥꯏ ꯃꯗꯨꯗꯤ ꯑꯩꯈꯣꯏꯒꯤ ꯃꯇꯝꯁꯤꯒꯤ ꯆꯠꯅꯔꯛꯄꯒꯤ ꯃꯇꯨꯡ ꯏꯟꯅ ꯏꯖꯨꯀꯦꯁꯟ ꯏꯁ ꯗ ꯕꯦꯁ ꯀꯤ ꯇꯨ ꯑꯣꯄꯟ ꯗ ꯒꯣꯜꯗꯟ ꯒꯦꯠ ꯍꯥꯏꯔꯒ ꯑꯩꯈꯣꯏꯅ ꯈꯪꯅꯩ ꯑꯩꯈꯣꯏꯅ ꯄꯨꯟꯁꯤꯗ ꯄꯥꯏ ꯄꯥꯛꯀꯦ ꯍꯥꯏꯔꯕꯗꯤ ꯃꯍꯩ ꯃꯁꯤꯡ ꯇꯝꯕ ꯌꯥꯎꯗꯅ ꯃꯥꯏ ꯄꯥꯛꯇꯕ ꯌꯥꯗꯦ ꯑꯗꯨꯕꯨ ꯊꯕꯛ ꯏꯟꯈꯥꯡꯒꯤ ꯃꯇꯨꯡ ꯏꯟꯅ ꯁꯥꯇ꯭ꯔ ꯑꯃꯗꯤ ꯃꯍꯩꯔꯣꯏꯁꯤꯡꯅ ꯏꯖꯨꯀꯦꯁꯟ ꯇꯝꯕ ꯇꯣꯛꯄ ꯌꯥꯎꯏ ꯏꯃꯨꯡ ꯃꯅꯨꯡꯒꯤ ꯒꯤ ꯄ꯭ꯔꯣꯕ꯭ꯂꯦꯝꯁ ꯑꯃꯁꯨꯡ ꯑꯩꯈꯣꯏꯒꯤ ꯑꯩꯈꯣꯏꯒꯤ ꯂꯥꯏꯔꯤꯛ ꯇꯝꯕ ꯃꯇꯝꯗ ꯄ꯭ꯔꯣꯕ꯭ꯂꯦꯝ ꯂꯩꯔꯛꯄꯗꯒꯤ ꯑꯩꯈꯣꯏꯒꯤ ꯃꯍꯩ ꯀꯩꯅꯣꯒꯤ ꯃꯍꯩ ꯃꯁꯤꯡꯁꯤ ꯇꯣꯛꯊꯣꯛꯑꯒ ꯏꯃꯨꯡ ꯏꯃꯨꯡ ꯃꯅꯨꯡꯒꯤ ꯃꯇꯦꯡ ꯄꯥꯡꯕ ꯌꯥꯎꯏ ꯑꯗꯨ ꯏꯃꯨꯡ ꯃꯅꯨꯡꯒꯤ ꯃꯇꯦꯡ ꯄꯥꯡꯕꯗꯨ ꯐꯠꯇꯦ ꯍꯥꯏꯕꯗꯤ ꯅꯠꯇꯦ ꯑꯗꯨꯕꯨ ꯏꯖꯨꯀꯦꯁꯟ ꯌꯥꯎꯗꯅ ꯄꯨꯟꯁꯤꯗ ꯃꯥꯏ ꯄꯥꯛꯄꯗꯤ ꯌꯥꯗꯦ ꯏꯃꯨꯡ ꯏꯃꯨꯡ ꯃꯅꯨꯡꯒꯤ ꯄ꯭ꯔꯣꯕ꯭ꯂꯦꯝꯒꯤ ꯃꯇꯨꯡ ꯏꯟꯅ ꯁꯥꯇ꯭ꯔ ꯀꯌꯥꯅ ꯃꯈꯣꯏꯒꯤ ꯏꯖꯨꯀꯦꯁꯟ ꯊꯥꯗꯣꯛꯇꯨꯅ ꯊꯕꯛ ꯇꯧꯔꯤ ꯏꯟꯈꯥꯡ ꯁꯨꯔꯤ ꯃꯗꯨꯗꯤ ꯑꯩꯈꯣꯏꯒꯤ ꯏꯃꯨꯡꯒꯤ ꯄ꯭ꯔꯣꯕ꯭ꯂꯦꯝꯁꯤꯅ ꯏꯃꯨꯡꯒꯤ ꯄ꯭ꯔꯣꯕ꯭ꯂꯦꯝꯁ ꯂꯩꯔꯕꯗꯤ ꯁꯥꯇ꯭ꯔ ꯑꯁꯤ ꯂꯥꯏꯔꯤꯛ ꯇꯝꯕꯗ ꯑꯩꯈꯣꯏꯒꯤ ꯂꯥꯏꯔꯤꯛ ꯇꯝꯕ ꯉꯝꯃꯛꯇꯕ ꯑꯗꯒꯤ ꯑꯩꯅ ꯂꯥꯏꯔꯤꯛ ꯇꯝꯃꯤꯁꯤ ꯀꯩꯅꯣꯒꯤ ꯆꯥꯅꯕ ꯌꯥꯎꯗꯅ ꯑꯩꯅ ꯀꯃꯥꯏꯅ ꯂꯥꯏꯔꯤꯛ ꯇꯝꯒꯅꯤ ꯈꯜꯂꯛꯄ ꯁꯥꯇ꯭ꯔ ꯈꯟꯗꯕ ꯅꯠꯇꯦ ꯁꯥꯇ꯭ꯔ ꯃꯌꯥꯝꯁꯨ ꯂꯩꯔꯤꯕꯅꯤ ꯁꯝꯅ ꯍꯥꯏꯔꯕꯗ ꯑꯩꯈꯣꯏꯒꯤ ꯑꯩꯈꯣꯏꯒꯤ ꯏꯃꯨꯡ ꯑꯁ ꯅꯠꯇꯦ ꯁꯥꯇ꯭ꯔ ꯈꯔꯁꯨ ꯌꯥꯎꯔꯤ ꯃꯗꯨꯗꯤ ꯏꯃꯨꯡ ꯃꯅꯨꯡꯒꯤ ꯃꯇꯦꯡ ꯄꯥꯡ ꯄꯥꯡꯅ ꯑꯩ ꯂꯥꯏꯔꯤꯛꯇꯤ ꯇꯝꯗꯕ ꯌꯥꯗꯦ ꯃꯍꯩ ꯃꯁꯤꯡꯗꯤ ꯈꯪꯖꯤꯟꯗꯕ ꯌꯥꯗꯦ ꯉꯁꯤ ꯅꯣꯡꯃꯒꯤ ꯑꯣꯖꯥꯅ ꯇꯥꯛꯂꯛꯏꯗꯨꯗꯩ ꯀꯩꯅꯣ ꯈꯪꯍꯧꯗꯕ ꯌꯥꯗꯦ ꯏꯃꯨꯡꯒꯤ ꯃꯇꯦꯡ ꯄꯥꯡ ꯄꯥꯡꯅ ꯃꯍꯩ ꯃꯁꯤꯡ ꯇꯝꯕ ꯁꯥꯇ꯭ꯔ ꯀꯌꯥꯁꯨ ꯌꯥꯎꯔꯤ ꯌꯥꯎꯔꯤ ꯃꯍꯩ ꯃꯁꯤꯡ ꯃꯍꯩ ꯃꯁꯤꯡ ꯇꯝꯅ ꯇꯝꯅ ꯃꯍꯩ ꯃꯁꯤꯡ ꯇꯝ ꯇꯝꯅ ꯊꯕꯛ ꯇꯧꯕ ꯃꯤꯁꯨ ꯌꯥꯎꯔꯤ ꯌꯥꯎꯏ ꯑꯗꯨꯒꯒꯤ ꯁꯨꯝ ꯁꯝꯅ ꯄꯜꯂꯕꯗ ꯑꯩꯈꯣꯏꯒꯤ ꯊꯕꯛ ꯏꯟꯈꯥꯡ ꯇꯧꯔꯕ ꯃꯤꯁꯨ ꯑꯩꯈꯣꯏꯒꯤ ꯀꯩꯅꯣꯒꯤ ꯏꯖꯨꯀꯦꯁꯟꯗꯤ ꯂꯣꯏꯕ ꯅꯥꯏꯗꯦ ꯍꯥꯏꯗꯨꯅ ꯂꯥꯏꯔꯤꯛꯇꯤ ꯑꯗꯨꯝ ꯃꯈꯥ ꯇꯝꯊꯕ ꯃꯤꯁꯨ ꯌꯥꯎꯏ ꯌꯥꯎꯔꯤ ꯏꯃꯨꯡꯒꯤ ꯏꯃꯨꯡꯒꯤ ꯄ꯭ꯔꯣꯕ꯭ꯂꯦꯝꯁꯤꯅ ꯃꯔꯝ ꯑꯣꯏꯔꯒ ꯀꯩꯅꯣꯒꯤ ꯏꯃꯨꯡꯒꯤ ꯃꯇꯦꯡ ꯄꯥꯡꯕꯗ ꯏꯃꯨꯡꯒꯤ ꯃꯇꯦꯡ ꯄꯥꯡꯕꯗ ꯃꯍꯩ ꯃꯁꯤꯡ ꯊꯥꯗꯣꯛꯄꯗꯨ ꯐꯠꯇꯦ ꯍꯥꯏꯕꯗꯤ ꯅꯠꯇꯦ ꯑꯗꯨꯕꯨ ꯃꯍꯩ ꯃꯁꯤꯡ ꯇꯝꯅ ꯇꯝꯅ ꯏꯃꯨꯡꯒꯤ ꯃꯇꯦꯡ ꯄꯥꯡꯕꯁꯨ ꯑꯗꯨꯝ ꯗꯔꯀꯥꯔ ꯇꯥꯏ ꯍꯥꯏꯕꯗꯨ ꯃꯇꯥꯡꯁꯤꯗ ꯑꯩꯅ ꯍꯥꯏꯅꯤꯡꯉꯤ